ꯑꯥ ꯍꯜꯂꯣ ꯑꯥ ꯑꯣꯖꯥ ꯀꯩꯅꯤ ꯁꯨꯃꯥꯡ ꯂꯤꯂꯥ ꯁꯤ ꯍꯟꯗꯛ ꯃꯔꯛꯁꯤ ꯀꯟꯅ ꯌꯦꯡꯅꯤꯡꯉꯛꯄ ꯑꯗꯨ ꯁꯨꯃꯥꯡ ꯂꯤꯂꯥ ꯑꯩꯈꯣꯏ ꯏꯃꯥꯟꯅꯕ ꯃꯉꯥꯃꯨꯛ ꯂꯥꯛꯀꯦ ꯇꯧꯕꯅꯤ ꯑꯗꯨ ꯑꯣꯖꯥ ꯑꯩꯈꯣꯏ ꯇꯤꯀꯦꯠꯁꯤꯕꯨ ꯀꯌꯥ ꯀꯌꯥ ꯀꯃꯥꯏꯅ ꯄꯤꯔꯤꯒꯦ ꯀꯃꯥꯏꯅ ꯇꯧꯕꯅꯣ ꯑꯣ ꯃꯐꯝꯗꯤ ꯑꯣꯖꯥ ꯀꯗꯥꯏꯗ ꯑꯣꯏꯕꯤꯔꯕꯅꯣ ꯀꯃꯥꯏꯅ ꯇꯧꯕꯅꯣ ꯕꯣꯠꯇ ꯑꯗꯨꯝ ꯑꯣꯏꯗꯣꯏꯔꯥ ꯑꯣ ꯑꯣꯖꯥ ꯑꯗꯨꯗꯤ ꯑꯥ ꯍꯥꯏꯕꯤꯎ ꯑꯣꯖꯥ ꯑꯥ ꯑꯣꯖꯥ ꯇꯤꯀꯦꯠꯁꯤ ꯃꯉꯥꯃꯨꯛ ꯄꯥꯝꯏ ꯑꯩꯈꯣꯏ ꯏꯃꯥꯟꯅꯕ ꯃꯉꯥ ꯂꯥꯛꯀꯦ ꯇꯧꯕꯅꯤ ꯑꯗꯣ ꯑꯣꯖꯥꯅ ꯇꯤꯀꯦꯠ ꯃꯉꯥ ꯈꯇꯪꯗꯤ ꯈꯥꯛꯄꯤꯔꯝꯃꯣ ꯁꯣꯏꯗꯕꯤꯗ ꯑꯗꯨꯝ ꯂꯧꯔꯗꯕꯅꯤ ꯍꯣꯏ ꯍꯣꯏ ꯑꯣꯖꯥ ꯑꯗꯨꯗꯤ ꯑꯩ ꯑꯥ ꯂꯥꯛꯄꯗ ꯑꯗꯨꯝ ꯍꯥꯏꯔꯛꯑꯒꯦ ꯍꯣꯏ ꯍꯣꯏ ꯑꯣꯖꯥ ꯑꯩ ꯂꯥꯛꯄꯗ ꯑꯗꯨꯝ ꯄꯥꯎ ꯐꯥꯎꯔꯛꯑꯒꯦ ꯊꯝꯖꯔꯒꯦ ꯑꯣꯖꯥ